ꯑꯩꯒꯤ ꯍꯥꯟꯅ ꯂꯩꯔꯝꯕ ꯃꯐꯝꯗꯨ ꯃꯍꯥꯔꯥꯅꯤ ꯚꯥꯛ ꯀꯤꯂꯣꯀꯥꯔꯤ ꯗꯕꯜ ꯋꯥꯟ ꯗꯕꯜ ꯖꯤꯔꯣ ꯊ꯭ꯔꯤꯄꯜ ꯖꯤꯔꯣ ꯋꯥꯟꯅꯤ ꯑꯗꯣ ꯍꯧꯖꯤꯛ ꯑꯩꯅ ꯑꯅꯧꯕ ꯃꯐꯝꯗꯒꯤ ꯊꯧꯕꯥꯜ ꯃꯣꯏꯖꯤꯡ ꯃꯅꯤꯄꯨꯔ ꯃꯣꯏꯖꯤꯡꯈꯣꯛ ꯃꯅꯨꯡꯌꯥꯔ ꯃꯣꯏꯖꯤꯡ ꯄꯛꯀꯥ ꯕ꯭ꯔꯤꯖ ꯄꯤꯟ ꯅꯝꯕꯔ ꯁꯕꯦꯟ ꯅꯥꯏꯟ ꯐꯥꯏꯕ ꯋꯥꯟ ꯊ꯭ꯔꯤ ꯑꯩꯠ ꯑꯗꯨꯒ ꯄꯤ ꯑꯣ ꯄꯤ ꯑꯦꯁ ꯊꯧꯕꯥꯜ ꯕꯤ ꯄꯤ ꯑꯣ ꯃꯣꯏꯖꯤꯡ ꯗꯤꯁꯇ꯭ꯔꯤꯛ ꯊꯧꯕꯥꯜ ꯁ꯭ꯇꯦꯠ ꯃꯅꯤꯄꯨꯔ ꯃꯐꯝ ꯑꯁꯤꯗ